ꯑꯩ ꯒꯨꯋꯥꯍꯥꯇꯤꯗ ꯄꯨꯡ ꯇꯥꯔꯥ ꯑꯗꯨꯋꯥꯏꯗ ꯆꯠꯀꯗꯕ ꯑꯗꯣ ꯚꯦꯟ ꯗ꯭ꯔꯥꯏꯕꯔ ꯅꯪꯅ ꯃꯇꯝ ꯆꯥꯅ ꯂꯥꯛꯇꯕꯅ ꯑꯩ ꯒꯨꯋꯥꯍꯥꯇꯤ ꯆꯠꯀꯗꯕ ꯐ꯭ꯂꯥꯏꯠ ꯑꯗꯨ ꯅꯪꯗ꯭ꯔꯦ ꯃꯔꯝ ꯃꯗꯨꯅ ꯅꯪꯅ ꯑꯩꯒꯤ ꯐ꯭ꯂꯥꯏꯠꯀꯤ ꯄꯩꯁꯥ ꯍꯟꯗꯣꯛꯀꯦ ꯍꯥꯏꯕ꯭ꯔꯥ ꯅꯠꯇ꯭ꯔꯒꯅ ꯅꯪꯒꯤ ꯚꯦꯟꯒꯤ ꯕꯔꯥꯗꯣ ꯑꯩ ꯄꯤꯔꯔꯣꯏ